ꯑꯩꯈꯣꯏꯒꯤ ꯃꯐꯝ ꯑꯁꯤꯗꯗꯤ ꯃꯔꯨ ꯑꯣꯏꯅ ꯁꯤꯟꯐꯝꯁꯤ ꯏꯁꯇꯣꯟ ꯀꯦꯆꯔ ꯑꯗꯒꯤ ꯑꯗꯒꯤ ꯆꯦꯛ ꯁꯥꯐꯝ ꯑꯗꯨꯒ ꯏꯪꯈꯣꯜꯒꯤ ꯃꯅꯥ ꯃꯁꯤꯡ ꯌꯣꯟꯕ ꯑꯁꯤꯅꯤ ꯑꯩꯈꯣꯏꯒꯤ ꯏꯁꯇꯣꯟ ꯀꯦꯆꯔ ꯃꯐꯝꯗꯗꯤ ꯀꯥꯟꯅꯕ ꯀꯥꯟꯅꯗꯕ ꯂꯩ ꯀꯥꯟꯅꯕꯁꯤꯡꯅ ꯑꯩꯈꯣꯏꯒꯤ ꯂꯦꯞꯇꯅ ꯑꯩꯈꯣꯏꯒꯤ ꯈꯨꯠꯁꯨꯃꯟ ꯐꯪꯕ ꯁꯦꯟ ꯇꯥꯟꯐꯝ ꯂꯦꯞꯇꯅ ꯂꯩꯕ ꯑꯗꯨꯒ ꯑꯃꯥꯡꯕ ꯑꯃꯗ ꯏꯁꯇꯣꯟ ꯀꯦꯆꯔꯗꯗꯤ ꯑꯩꯈꯣꯏꯒꯤ ꯏꯐꯨꯟ ꯌꯥꯝꯅ ꯊꯣꯛꯏ ꯏꯐꯨꯟꯁꯤꯡ ꯑꯁꯤꯅ ꯃꯔꯝ ꯑꯣꯏꯔꯒ ꯑꯩꯈꯣꯏꯒꯤ ꯃꯤꯑꯣꯏꯕꯗ ꯂꯪꯁꯇ ꯑꯗꯒꯤ ꯑꯃ ꯑꯃ ꯍꯛꯆꯥꯡ ꯃꯅꯨꯡꯗ ꯌꯥꯝꯅ ꯐꯠꯇꯕ ꯂꯥꯏꯅꯥ ꯊꯣꯛꯂꯛꯄ ꯌꯥꯕꯒꯤ ꯆꯥꯟꯁ ꯌꯥꯝꯅ ꯋꯥꯡꯅ ꯂꯩ ꯑꯗꯨꯏꯗꯨꯅ ꯑꯩꯈꯣꯏꯒꯤ ꯃꯥꯒꯤ ꯃꯇꯤꯛꯆꯥꯕ ꯃꯥꯛꯁ ꯑꯗꯒꯤ ꯃꯥꯒꯤ ꯐꯪꯕ ꯌꯥꯕ ꯐꯦꯁꯤꯂꯤꯇꯤꯁꯤꯡ ꯑꯗꯨꯒ ꯑꯩꯈꯣꯏꯒꯤ ꯂꯩꯔꯤꯕ ꯊꯕꯛ ꯁꯨꯔꯤꯕ ꯃꯤꯑꯣꯏꯁꯤꯡ ꯑꯗꯨꯒꯤ ꯑꯩꯈꯣꯏꯒꯤ ꯏꯟꯁꯨꯔꯦꯟꯁ ꯌꯥꯎꯕꯤꯕ ꯑꯁꯤꯅꯤ ꯑꯗꯨꯒ ꯑꯩꯈꯣꯏꯒꯤ ꯏꯪꯈꯣꯜꯒꯤ ꯃꯅꯥ ꯃꯁꯤꯡ ꯁꯤꯡ ꯑꯁꯤꯅ ꯑꯩꯈꯣꯏꯅ ꯌꯣꯟꯕꯗ ꯑꯩꯈꯣꯏ ꯄꯩꯁꯥ ꯌꯥꯝꯅ ꯇꯥꯟꯂꯤ ꯑꯗꯨꯒ ꯑꯩꯈꯣꯏꯒꯤ ꯏꯃꯨꯡꯗꯁꯨ ꯆꯥꯅ ꯊꯛꯅꯕꯒꯤ ꯑꯇꯣꯞꯄ ꯃꯥꯔꯀꯦꯠꯇꯒꯤ ꯂꯩꯗ꯭ꯔꯒꯁꯨ ꯑꯩꯈꯣꯏꯒꯤ ꯂꯩꯖꯔꯤꯕ ꯊꯥꯖꯔꯤꯕ ꯃꯅꯥ ꯃꯁꯤꯡꯁꯤꯡ ꯑꯗꯨꯅ ꯑꯩꯈꯣꯏꯒꯤ ꯌꯨꯝꯒꯤ ꯑꯗꯨꯃꯛ ꯁꯤꯖꯤꯟꯅꯕ ꯉꯝꯃꯤ ꯑꯗꯨꯒ ꯆꯦꯛꯀꯣꯟꯗꯁꯨ ꯑꯩꯈꯣꯏꯒꯤ ꯅꯣꯡꯃꯒꯤ ꯈꯨꯠꯁꯨꯃꯟꯗꯤ ꯑꯗꯨꯃꯛ ꯆꯥꯡ ꯅꯥꯏꯅ ꯐꯪꯕ ꯁꯨꯐꯝꯗꯤ ꯑꯗꯨꯝ ꯂꯩꯕ ꯑꯗꯨꯒ ꯑꯃꯔꯣꯝꯗꯅ ꯑꯩꯈꯣꯏꯅ ꯁꯨꯔꯤꯕ ꯑꯩꯈꯣꯏꯒꯤ ꯄꯨꯡꯁꯤꯡ ꯃꯁꯤꯡꯁꯤꯒ ꯑꯗꯒꯤ ꯑꯩꯈꯣꯏꯒꯤ ꯈꯨꯠꯁꯨꯃꯟꯁꯤꯒ ꯆꯥꯟꯅꯗꯕ ꯑꯩꯈꯣꯏꯒꯤ ꯈꯨꯠꯁꯨꯃꯟ ꯍꯦꯟꯀꯠꯍꯟꯅꯤꯡꯕ ꯑꯗꯨꯒ ꯅꯨꯄꯤꯒ ꯅꯨꯄꯥꯒꯒꯤ ꯈꯨꯠꯁꯨꯃꯟꯁꯨ ꯆꯞ ꯃꯥꯟꯅꯍꯟꯕꯤꯕ ꯁꯤꯅꯤ ꯑꯩꯈꯣꯏꯅ ꯌꯥꯝꯅ ꯄꯥꯝꯖꯩ